ꯑꯣꯔꯗꯔ ꯑꯩꯅ ꯑꯣꯗꯔ ꯇꯧꯖꯔꯔꯤꯁꯦ ꯑꯜ ꯍꯥꯌꯥꯠꯇꯅꯦ ꯑꯩ ꯉꯁꯤ ꯊꯣꯡ ꯊꯥꯛꯄ ꯅꯪꯍꯧꯗ꯭ꯔꯦ ꯈꯨꯗꯣꯡ ꯆꯥꯗꯕ ꯈꯔ ꯂꯩꯔꯦ ꯑꯗꯨꯅ ꯑꯣꯗꯔ ꯑꯥꯏꯇꯦꯝ ꯈꯔ ꯑꯣꯗꯔ ꯇꯧꯖꯒꯦ ꯑꯥꯏꯇꯦꯝꯁꯤꯡꯗꯨꯗꯤ ꯕꯤꯔꯌꯥꯅꯤ ꯍꯥꯞ ꯃꯔꯤ ꯆꯤꯀꯟ ꯑꯅꯤ ꯕꯤꯐ ꯑꯅꯤ ꯑꯗꯨꯗꯩ ꯑꯦꯗ꯭ꯔꯦꯁꯅ ꯀ꯭ꯋꯥꯛꯇ ꯋꯥꯗ ꯅꯝꯕꯔ ꯐꯥꯏꯚ ꯍꯥꯎꯁ ꯅꯝꯕꯔ ꯇꯦꯟꯗꯅꯤ ꯑꯗꯨ ꯃꯇꯝꯅ ꯄꯨꯡ ꯇꯔꯦꯠ ꯄꯤ ꯑꯦꯝꯗ ꯊꯤꯟꯕꯤꯔꯛꯅꯕ ꯍꯥꯏꯖꯔꯤ ꯑꯗꯨ ꯄꯩꯁꯥꯅ ꯀꯦꯁ ꯑꯣꯟ ꯗꯦꯂꯤꯕꯔꯤ ꯇꯧꯖꯔꯒꯦ ꯊꯦꯡꯀꯤꯌꯨ